ꯁꯤꯕꯨ ꯈꯣꯡꯎꯞ ꯌꯣꯟꯕ ꯗꯨꯀꯥꯟꯗꯨꯔꯣ ꯑꯉꯥꯡꯒꯤ ꯁ꯭ꯀꯨꯜꯒꯤ ꯈꯣꯡꯎꯞ ꯑꯃ ꯑꯅꯤꯇꯪ ꯂꯧꯖꯒꯦ ꯇꯧꯕꯅꯦ ꯑꯃꯅ ꯅꯝꯕꯔ ꯄꯝ ꯁꯨꯁꯇꯨꯅ ꯅꯝꯕꯔ ꯁꯥꯏꯖ ꯐꯥꯏꯕ ꯑꯃꯅ ꯅꯝꯕꯔ ꯊ꯭ꯔꯤ ꯁ꯭ꯀꯨꯜꯒꯤ ꯑꯉꯧꯕꯗ ꯑꯃꯅ ꯑꯗꯨ ꯃꯃꯟꯅ ꯀꯌꯥꯝ ꯂꯩꯒꯦ

ꯑꯗꯣ ꯁ꯭ꯀꯨꯜꯒꯤ ꯑꯉꯥꯡꯒꯤ ꯈꯣꯡꯎꯞꯇꯨ ꯑꯗꯨꯗꯤ ꯃꯃꯟ ꯑꯩꯈꯣꯏꯗꯤ ꯈꯔꯁꯨ ꯂꯩꯖꯗꯦ ꯑꯗꯨ ꯃꯃꯟ ꯈꯔ ꯇꯥꯕꯤꯕ ꯌꯥꯒꯗ꯭ꯔꯥ ꯇꯥꯒꯗ꯭ꯔꯥ ꯄꯨꯡ ꯀꯌꯥ ꯐꯥꯎ ꯗꯨꯀꯥꯟ ꯍꯥꯡꯒꯗꯒꯦ ꯑꯗꯨꯗꯤ ꯄꯨꯡ ꯑꯍꯨꯝ ꯑꯗꯨꯝ ꯃꯔꯤ ꯑꯗꯨꯃꯥꯏꯅ ꯂꯥꯛꯆꯔꯒꯦ ꯑꯗꯨꯒ ꯃꯃꯟꯗꯨ ꯈꯔ ꯇꯥꯅ ꯌꯦꯡꯂꯒ ꯄꯤꯕꯤꯔꯣ

ꯐꯔꯦ ꯐꯔꯦ ꯑꯗꯨꯗꯤ ꯍꯣꯔꯦꯟ ꯂꯥꯛꯄꯗ ꯀꯣꯜ ꯇꯧꯕꯤꯔꯛꯂꯒꯦ ꯑꯥ ꯑꯥ ꯊꯝꯂꯒꯦ ꯊꯝꯂꯒꯦ